ꯍꯂꯣ ꯎꯝ ꯀꯩꯕꯨꯜ ꯂꯝꯖꯥꯎ ꯍꯥꯏꯕꯁꯤ ꯃꯅꯤꯄꯨꯔꯒꯤꯗꯤ ꯑꯩꯈꯣꯏꯒꯤ ꯇꯨꯔꯤꯁ ꯏꯁꯄꯣꯠꯅꯦ ꯍꯥꯏ ꯇꯥꯔꯦꯅꯦ ꯀꯩꯕꯨꯜ ꯂꯝꯖꯥꯎꯁꯤꯗ ꯃꯥꯅꯤ ꯃꯥꯅꯤ ꯌꯥꯝ ꯆꯨꯝꯕ ꯋꯥꯐꯝꯅꯤ ꯑꯗꯨ ꯀꯩꯕꯨꯜ ꯂꯝꯖꯥꯎꯗ ꯄ꯭ꯔꯤꯊꯤꯕꯤꯗ ꯌꯥꯝ ꯇꯥꯡꯕ ꯇꯥꯡꯅ ꯐꯪꯕ ꯁꯉꯥꯏ ꯐꯪꯉꯤꯀꯣ ꯑꯗꯨꯗꯒꯤꯗꯤ ꯑꯇꯣꯞ ꯑꯇꯣꯞꯄ ꯂꯝꯒꯤ ꯆꯦꯛꯂꯥ ꯃꯌꯥꯝ ꯑꯃꯁꯨ ꯐꯪꯉꯤ ꯑꯗꯨꯒ ꯑꯩꯈꯣꯏꯅ ꯀꯩꯕꯨꯜ ꯂꯝꯖꯥꯎꯁꯦ ꯌꯥꯝꯅ ꯐꯖꯅ ꯌꯣꯛꯈꯠꯂꯦ ꯍꯥꯏ ꯇꯥꯔꯦꯅꯦ ꯑꯗꯨꯒ ꯈ꯭ꯋꯥꯏꯗꯒꯤ ꯃꯌꯥꯝꯅ ꯇꯨꯔꯤꯁꯅ ꯄꯥꯝꯅꯕ ꯃꯐꯝ ꯑꯃꯁꯨ ꯑꯣꯏꯅꯔꯤ ꯃꯌꯥꯝꯅꯁꯨ ꯈꯪꯅꯃꯤꯅꯗꯅ ꯅꯣꯏꯁꯨ ꯂꯥꯛꯏꯗꯨꯉꯥꯏ ꯑꯗꯣ ꯁꯣꯝꯅ ꯀꯩꯕꯨꯜ ꯂꯝꯖꯥꯎ ꯀꯣꯏꯔꯛꯄꯁꯤꯕꯨ ꯀꯔꯤ ꯍꯥꯏꯅ ꯈꯟꯕꯤꯒꯦ ꯀꯤꯂꯣꯃꯤꯇꯔ ꯆꯥꯝꯃ ꯃꯨꯛ ꯆꯠꯂꯒꯗꯤ ꯂꯩꯔꯝꯒꯗ꯭ꯔꯥꯅꯗꯤ ꯈꯜꯂꯤ ꯂꯩ ꯂꯩ ꯀꯩꯕꯨꯜ ꯂꯝꯖꯥꯎꯗ ꯂꯣꯏꯅ ꯐꯪꯉꯤ ꯁꯣꯝꯅ ꯆꯥꯅꯤꯡ ꯆꯥꯅꯤꯡꯕ ꯇꯨꯔꯤꯁ ꯏꯁꯄꯣꯠ ꯑꯣꯏꯔꯕꯅꯤꯅ ꯃꯌꯥꯝꯒꯤ ꯑꯄꯥꯝꯕꯒꯩꯗꯣ ꯂꯣꯏꯅ ꯐꯪꯉꯤ ꯍꯥꯏ ꯇꯥꯔꯦꯅꯦ ꯌꯨ ꯀꯩꯀꯥꯁꯨ ꯐꯪꯉꯤ ꯑꯗꯨꯕꯨ ꯏꯁꯄꯦꯁꯦꯜ ꯅꯠꯇ꯭ꯔꯗꯤ ꯐꯪꯗꯦ ꯄꯩꯁꯥꯒꯤꯁꯦ ꯇꯨꯔꯤꯁꯀꯤ ꯑꯣꯏꯅꯗꯤ ꯃꯌꯥꯝꯒꯤ ꯀꯣꯏꯕꯝꯅꯤꯅ ꯃꯥꯒꯤ ꯑꯦꯃꯥꯎꯟ ꯑꯃ ꯂꯩ ꯑꯗꯒꯤ ꯍꯦꯟꯅꯁꯨ ꯂꯧꯗꯦ ꯍꯣꯏ ꯍꯣꯏ